ꯂꯝꯖꯤꯡꯕ ꯀꯦꯕ ꯁꯥꯔꯕꯤꯁ ꯀꯦꯕ ꯁꯥꯔꯕꯤꯁ ꯑꯣꯏꯔꯗꯤ ꯀꯦꯕ ꯑꯃꯇ ꯋꯥꯏꯖꯕ ꯉꯁꯤ ꯕꯨꯛ ꯇꯧꯕ ꯌꯥꯒꯗ꯭ꯔꯥ ꯆꯠꯀꯗꯣꯏ ꯃꯐꯝꯗꯤ ꯀꯩꯅꯣ ꯏꯝꯐꯥꯜ ꯁꯤꯡꯖꯃꯩ ꯐꯥꯎꯕ ꯆꯠꯄꯗ ꯌꯥꯒꯗ꯭ꯔꯥ ꯌꯥꯔꯒꯗꯤ ꯑꯩꯈꯣꯏ ꯃꯤ ꯑꯍꯨꯝꯅꯤ ꯆꯠꯀꯗꯕ ꯑꯗꯣ ꯂꯣꯀꯦꯁꯟ ꯑꯩꯈꯣꯏꯒꯤ ꯂꯩꯐꯝꯁꯤꯅ ꯀꯛꯆꯤꯡꯗꯒꯤꯅꯤ ꯑꯗꯨ ꯂꯣꯀꯦꯁꯟꯁꯤ ꯊꯥꯖꯔꯛꯂꯒꯦ ꯑꯗꯣ ꯆꯠꯂꯒꯗꯤ ꯈꯤꯇꯪ ꯊꯨꯅ ꯆꯠꯄ ꯄꯥꯝꯏ ꯑꯩꯈꯣꯏ ꯂꯧꯕ ꯂꯥꯛꯄꯗ ꯀꯌꯥꯝ ꯀꯨꯏꯅ ꯆꯪꯒꯅꯤ ꯃꯇꯝꯗꯣ ꯈꯤꯇꯪꯗꯤ ꯑꯗꯨꯝ ꯊꯨꯅ ꯂꯧꯕ ꯂꯥꯛꯄ ꯌꯥꯒꯗꯕ ꯅꯠꯇ꯭ꯔꯥ